ꯖꯒꯣꯏꯅ ꯃꯤꯑꯣꯏꯕꯒꯤ ꯍꯛꯆꯥꯡꯕꯨ ꯐꯅ ꯂꯩꯍꯟꯕꯗ ꯑꯗꯨꯛꯀꯤ ꯃꯇꯤꯛ ꯃꯇꯦꯡ ꯄꯥꯡꯉꯤ ꯃꯔꯝꯗꯤ ꯖꯒꯣꯏ ꯁꯥꯕ ꯍꯥꯏꯕꯁꯤꯃꯛꯇꯕꯨ ꯍꯛꯆꯥꯡ ꯀꯌꯥꯠ ꯄꯨꯝꯅꯃꯛ ꯄꯨꯞꯃꯦꯟ ꯇꯧꯔꯤꯅꯤ ꯑꯗꯒꯤ ꯋꯥꯔꯝ ꯑꯞ ꯇꯧꯔꯤꯅꯤ ꯍꯨꯃꯥꯡ ꯊꯣꯛꯍꯜꯂꯤꯅꯤ ꯍꯨꯃꯥꯡ ꯊꯣꯛꯄ ꯍꯥꯏꯁꯤꯃꯛꯇꯕꯨ ꯍꯛꯆꯥꯡꯗ ꯑꯗꯨꯛꯀꯤ ꯃꯇꯤꯛ ꯀꯥꯟꯅꯕ ꯄꯤ ꯑꯗ ꯍꯧꯖꯤꯛꯇꯤ ꯖꯨꯝꯕꯥ ꯆꯣꯡꯕ ꯑꯦꯔꯣꯕꯤꯛ ꯆꯣꯡꯕꯗꯁꯨ ꯖꯒꯣꯏ ꯖꯒꯣꯏ ꯁꯥꯔꯒ ꯍꯨꯃꯥꯡ ꯂꯧꯊꯣꯛꯏꯅꯤ ꯑꯗꯒꯤ ꯍꯛꯆꯥꯡꯒꯤ ꯋꯦꯠ ꯍꯦꯟꯒꯠꯄꯗ ꯋꯦꯠ ꯍꯟꯊꯅꯕ ꯍꯥꯏꯗꯅ ꯖꯒꯣꯏ ꯁꯥꯔꯤꯅꯤ ꯑꯗꯨꯅ ꯖꯒꯣꯏ ꯁꯥꯕꯁꯤꯅ ꯌꯥꯝ ꯊꯤꯅ ꯀꯥꯟꯅꯕ ꯄꯤ ꯍꯛꯆꯥꯡꯒꯤ ꯑꯔꯨꯝꯕ ꯍꯟꯊꯍꯜꯂꯤꯅꯤ ꯑꯃꯗꯤ ꯍꯨꯃꯥꯡ ꯊꯣꯛꯑꯦ ꯍꯨꯃꯥꯡ ꯊꯣꯛꯄ ꯍꯥꯏꯁꯤꯃꯛꯇꯕꯨ ꯂꯣꯏꯅꯃꯛꯇ ꯑꯐꯕ ꯑꯣꯏꯔꯦ ꯑꯩꯈꯣꯏꯅ ꯖꯒꯣꯏ ꯁꯥꯕ ꯃꯇꯝꯗ ꯍꯔꯥꯎꯔꯤꯁꯦ ꯍꯔꯥꯎꯔꯤꯕꯁꯤꯒꯤ ꯃꯔꯝꯗꯤ ꯑꯩꯈꯣꯏꯅ ꯖꯒꯣꯏ ꯁꯥꯕ ꯍꯥꯏꯁꯤꯃꯛꯇꯕꯨ ꯀꯂꯥ ꯃꯈꯜ ꯑꯃꯅꯤ ꯑꯗꯣ ꯀꯂꯥꯗ ꯑꯩꯈꯣꯏꯅ ꯖꯒꯣꯏ ꯁꯥꯕ ꯍꯥꯏꯕꯁꯦ ꯏꯁꯩ ꯑꯃ ꯇꯥꯔꯒ ꯁꯥꯗꯣꯏꯅꯤ ꯏꯁꯩꯁꯦ ꯏꯁꯩꯁꯤꯒꯤ ꯃꯇꯨꯡꯏꯟꯅ ꯑꯩꯈꯣꯏꯅ ꯁꯥꯕ ꯁꯥꯊꯦꯛꯁꯦ ꯇꯝꯗꯣꯔꯤꯅꯤ ꯁꯥꯊꯦꯛꯁꯦ ꯇꯝꯕ ꯃꯇꯝꯗ

ꯑꯗꯨꯃꯥꯏꯅ ꯂꯧꯖꯩ